ꯃꯤꯄꯨꯝ ꯈꯨꯗꯤꯡꯃꯛꯀ ꯂꯣꯏꯅꯅ ꯆꯥꯛ ꯆꯥꯃꯤꯟꯅꯕ ꯍꯥꯏꯕꯁꯤ ꯌꯥꯝꯅ ꯅꯨꯡꯉꯥꯏꯕ ꯊꯧꯔꯝ ꯑꯃꯅꯤ ꯃꯤ ꯄꯨꯜꯂꯒ ꯃꯤ ꯄꯨꯟꯅ ꯆꯥꯃꯤꯟꯅꯕ ꯍꯥꯏꯕꯁꯤ ꯃꯌꯥꯝꯗꯨꯒ ꯃꯥꯏꯌꯣꯛꯅꯗꯨꯅ ꯍꯔꯥꯎ ꯃꯤꯅꯣꯛ ꯀꯌꯥꯒ ꯂꯣꯏꯅꯅ ꯄꯥꯡꯊꯣꯛꯄ ꯆꯥꯛꯂꯦꯟꯅꯤꯅ ꯌꯥꯝꯅ ꯅꯨꯡꯉꯥꯏꯕ ꯍꯔꯥꯎꯕ ꯅꯨꯡꯁꯤꯕ ꯐꯥꯎꯋꯤ ꯑꯗꯨꯅ ꯃꯤꯄꯨꯝ ꯈꯨꯗꯤꯡꯃꯛꯀ ꯂꯣꯏꯅꯅ ꯆꯥꯛ ꯆꯥꯃꯤꯟꯅꯕ ꯃꯇꯝꯗ ꯑꯩꯅ ꯌꯥꯝꯅ ꯅꯨꯡꯉꯥꯏꯕ ꯐꯥꯎꯖꯩ

ꯑꯩꯈꯣꯏꯅ ꯅꯨꯡꯊꯤꯟꯒꯤ ꯆꯥꯛ ꯆꯥꯃꯤꯟꯅꯕ ꯅꯨꯃꯤꯗꯥꯡꯒꯤ ꯆꯥꯛ ꯆꯥꯃꯤꯟꯅꯕ ꯆꯥꯛꯀꯧꯕ ꯊꯧꯔꯝꯁꯤꯡ ꯌꯥꯝꯅ ꯌꯥꯎꯔꯦ ꯑꯩꯈꯣꯏꯅ ꯃꯉꯥꯅꯤ ꯆꯥꯛꯀꯧꯕ ꯍꯥꯏꯗꯅ ꯂꯨꯍꯣꯡꯂꯕ ꯃꯇꯨꯡ ꯅꯨꯃꯤꯠ ꯃꯉꯥꯅꯤꯒꯤ ꯃꯇꯨꯡꯗ ꯕꯣꯔ ꯀꯩꯅꯥ ꯑꯗꯨꯕꯨ ꯀꯩꯅꯥ ꯑꯣꯏꯔꯤꯕ ꯏꯃꯨꯡ ꯑꯗꯨꯅ ꯏꯃꯨꯡ ꯑꯗꯨꯏ ꯃꯃꯥ ꯃꯄꯥꯁꯤꯡꯅ ꯃꯆꯥ ꯅꯨꯄꯤꯕꯨ ꯃꯌꯥ ꯅꯨꯄꯥꯕꯨ ꯀꯧꯗꯨꯅ ꯄꯨꯟꯅ ꯆꯥꯛ ꯆꯥꯃꯤꯟꯅꯕꯒꯤ ꯊꯧꯔꯝ ꯑꯗꯨꯕꯨ ꯑꯩꯈꯣꯏꯅ ꯃꯉꯥꯅꯤ ꯆꯥꯛꯀꯧꯕ ꯍꯥꯏꯗꯅ ꯀꯧꯗꯨꯅ ꯄꯥꯡꯊꯣꯛꯅꯩ ꯃꯁꯤꯗ ꯑꯩꯈꯣꯏꯅ ꯂꯩꯖꯕ ꯐꯤꯔꯣꯟ ꯍꯥꯏꯕꯗꯤ ꯐꯤꯒꯦꯒꯤ ꯔꯥꯅꯤꯒꯤ ꯐꯤꯔꯣꯟꯁꯤ ꯅꯨꯄꯤꯁꯤꯡꯅ ꯁꯦꯠ ꯆꯥꯗꯨꯅ ꯑꯃꯗꯤ ꯅꯨꯄꯥ ꯑꯣꯏꯕꯁꯤꯡꯅ ꯀꯨꯔꯇꯥ ꯄꯥꯏꯖꯃꯥ ꯐꯩꯖꯣꯝ ꯁꯤꯜꯀꯤꯁꯤꯡ ꯁꯦꯠꯇꯨꯅ ꯆꯠꯅꯗꯨꯅ ꯄꯨꯟꯅ ꯆꯥꯛ ꯆꯥꯃꯤꯟꯅꯩ ꯃꯁꯤ ꯌꯥꯝꯅ ꯅꯨꯡꯁꯤꯕ ꯊꯧꯔꯝ ꯑꯃꯅꯤ ꯃꯁꯤꯗ ꯅꯤꯡꯉꯣꯜ ꯑꯣꯏꯕꯤꯁꯤꯡꯅ ꯃꯄꯥꯝꯕꯨ ꯊꯥꯗꯣꯛꯂꯒ ꯂꯨꯍꯣꯡꯕ ꯂꯨꯍꯣꯡꯂꯕ ꯃꯇꯨꯡ ꯅꯨꯃꯤꯠ ꯃꯉꯥꯅꯤ ꯃꯇꯨꯡꯗ ꯄꯥꯡꯊꯣꯛꯄ ꯊꯧꯔꯝꯅꯤ ꯊꯧꯔꯝ ꯑꯁꯤ ꯌꯥꯝꯅ ꯄꯨꯛꯅꯤꯡ ꯅꯨꯡꯁꯤꯕ ꯊꯧꯔꯝ ꯑꯃ ꯑꯣꯏ ꯌꯥꯝꯅꯁꯨ ꯅꯨꯡꯉꯥꯏ ꯌꯥꯝꯅꯁꯨ ꯐꯖꯩ ꯃꯁꯤꯒꯤ ꯆꯠꯅꯕꯤ ꯑꯁꯤ ꯑꯗꯨꯒ ꯑꯩꯈꯣꯏꯅ ꯀꯩꯅꯣꯒꯤ ꯍꯥꯏꯔꯒ ꯂꯥꯏꯅꯤꯡ ꯂꯥꯏꯁꯣꯟꯒꯤ ꯄꯨꯖꯥꯒꯤ ꯆꯥꯛ ꯆꯥꯅꯕ ꯍꯥꯏꯔꯒ ꯑꯩꯈꯣꯏꯅ ꯄꯨꯟꯅ ꯑꯩꯈꯣꯏꯅ ꯀꯩꯅꯣꯒꯤ ꯂꯥꯏ ꯍꯔꯥꯎꯕ ꯂꯣꯏꯔꯕ ꯃꯇꯨꯡꯗ ꯑꯩꯈꯣꯏꯅ ꯄꯨꯟꯅ ꯌꯦꯟ ꯁꯤꯟꯗꯨꯅ ꯆꯥꯕꯁꯨ ꯌꯥꯎꯏ ꯑꯗꯨꯒ ꯈ꯭ꯔꯤꯁꯃꯥꯁꯀꯤ ꯃꯇꯝꯗ ꯑꯩꯈꯣꯏꯅ ꯄꯨꯟꯅ ꯆꯥꯛ ꯆꯥꯃꯤꯟꯅꯗꯨꯅ ꯑꯩꯈꯣꯏꯅ ꯃꯩꯇꯩ ꯑꯣꯏꯖꯔꯕꯁꯨ ꯈ꯭ꯔꯤꯁꯇꯦꯟꯒꯤ ꯏꯆꯤꯟ ꯏꯅꯥꯎꯁꯤꯡꯒ ꯂꯣꯏꯅꯅ ꯄꯨꯟꯅ ꯈ꯭ꯔꯤꯁꯃꯥꯁꯀꯤ ꯆꯥꯛꯂꯦꯟ ꯁꯤꯟꯕꯤꯗꯨꯅ ꯑꯩꯈꯣꯏꯕꯨ ꯏꯟꯚꯥꯏꯠ ꯇꯧꯕꯤꯔꯛꯇꯨꯅ ꯆꯥꯕ ꯆꯠꯄ ꯑꯁꯤ ꯌꯥꯝꯅ ꯅꯨꯡꯁꯤ ꯃꯁꯤ ꯌꯥꯝꯅ ꯅꯨꯡꯁꯤꯕ ꯙꯔꯃ ꯑꯅꯤꯕꯨ ꯅꯨꯡꯁꯤꯅꯍꯟꯗꯨꯅ ꯈ꯭ꯔꯤꯁꯇꯦꯟꯁꯤꯡꯅ ꯃꯤꯇꯩ ꯑꯈꯣꯏꯕꯨ ꯏꯟꯚꯥꯏꯠ ꯇꯧꯕꯤꯔꯛꯇꯨꯅ ꯆꯠꯇꯨꯅ ꯑꯩꯈꯣꯏꯅ ꯃꯈꯣꯏꯒꯤ ꯗꯔꯃꯥ ꯑꯗꯨꯕꯨ ꯏꯀꯥꯏ ꯈꯨꯝꯅꯗꯨꯅ ꯆꯥꯛꯂꯦꯟ ꯑꯗꯨ ꯆꯥꯃꯤꯟꯅꯕ ꯑꯁꯤ ꯌꯥꯝꯅ ꯅꯨꯡꯉꯥꯏ ꯌꯥꯝꯅ ꯑꯐꯕ ꯃꯈꯜ ꯑꯃꯅꯤ ꯑꯗꯨꯒ ꯑꯩꯈꯣꯏꯅ ꯆꯥꯛꯂꯦꯟ ꯆꯥꯕ ꯍꯥꯏꯗꯅ ꯀꯩꯅꯣꯒꯤ ꯑꯣꯏꯕ ꯂꯨꯍꯣꯡꯂꯕ ꯃꯇꯨꯡꯗ ꯕꯣꯔ ꯑꯣꯏꯔꯤꯕ ꯃꯄꯥ ꯑꯗꯨꯅ ꯕꯣꯔꯒꯤ ꯃꯄꯥ ꯑꯗꯨꯅ ꯁꯤꯟꯕꯤꯗꯨꯅ ꯋꯥꯈꯤꯕ ꯀꯩꯅꯣꯁꯤꯡ ꯑꯗꯨꯕꯨ ꯅꯍꯥꯔꯣꯟ ꯋꯥꯈꯤꯕ ꯂꯨꯍꯣꯡꯕꯗ ꯇꯧꯕꯤꯒꯤꯕ ꯂꯍꯣꯡꯕꯗ ꯋꯥꯃꯤꯟꯅꯒꯤꯕ ꯃꯌꯥꯝ ꯑꯗꯨꯕꯨ ꯀꯧꯗꯨꯅ ꯕꯣꯔꯒꯤ ꯃꯄꯥ ꯑꯗꯨꯅ ꯆꯥꯛ ꯀꯧꯕꯤꯗꯨꯅ ꯆꯥꯕꯁꯨ ꯌꯥꯎꯋꯤ ꯃꯁꯤꯁꯨ ꯌꯥꯝꯅ ꯅꯨꯡꯉꯥꯏꯕ ꯃꯈꯜ ꯑꯃꯅꯤ ꯍꯔꯥꯎ ꯇꯨꯉꯥꯏ ꯇꯧꯗꯨꯅ ꯀꯩꯅꯥ ꯑꯗꯨꯒ ꯂꯩꯔꯤꯕ ꯑꯃꯗꯨꯒꯤ ꯃꯤ ꯃꯌꯥꯝ ꯑꯗꯨꯒ ꯁꯛꯈꯪ ꯃꯥꯏꯈꯪꯅꯍꯟꯗꯨꯅ ꯁꯤꯟꯕꯤꯗꯨꯅ ꯄꯤꯖꯕ ꯑꯁꯤꯁꯨ ꯌꯥꯝꯅ ꯐꯕ ꯃꯈꯜ ꯑꯃꯅꯤ ꯃꯁꯤꯁꯨ ꯌꯥꯝꯅ ꯅꯨꯡꯉꯥꯏ ꯃꯁꯤꯒꯤ ꯊꯧꯔꯝ ꯑꯁꯤꯁꯨ ꯑꯩꯈꯣꯏ ꯌꯥꯎꯖꯔꯨꯔꯦ ꯑꯗꯨꯅ ꯌꯥꯝꯅ ꯅꯨꯡꯉꯥꯏꯕ ꯅꯨꯡꯉꯥꯏꯕ ꯀꯩꯅꯣ ꯑꯃꯅꯤ ꯆꯥꯛꯂꯦꯟ ꯑꯃꯅꯤ ꯑꯗꯨꯒ ꯂꯥꯏꯅꯤꯡ ꯂꯥꯏꯁꯣꯟꯒꯤ ꯑꯣꯏꯕꯗꯁꯨ ꯑꯩꯈꯣꯏꯅ ꯄꯟꯊꯧꯒꯤꯗ ꯑꯩꯈꯣꯏꯅ ꯃꯌꯥꯝ ꯀꯩꯅꯣ ꯇꯧꯗꯨꯅ ꯄꯟꯊꯧꯅ ꯁꯤꯟꯕꯤꯗꯨꯅ ꯑꯩꯈꯣꯏꯒꯤ ꯂꯩꯀꯥꯏꯗꯁꯨ ꯍꯟꯗꯛ ꯆꯥꯛꯂꯦꯟ ꯑꯆꯧꯕ ꯑꯃ ꯁꯤꯟꯕꯤꯈꯤ ꯂꯩꯀꯥꯏ ꯑꯁꯤꯒꯤ ꯃꯤꯑꯣꯏꯁꯤꯡ ꯈꯨꯗꯤꯡꯃꯛ ꯌꯥꯎꯗꯨꯅ ꯄꯨꯟꯗꯨꯅ ꯑꯩꯈꯣꯏꯅ ꯃꯌꯥꯝꯕꯨ ꯆꯍꯤ ꯑꯃꯒꯤ ꯑꯣꯏꯅ ꯃꯌꯥꯝꯗ ꯄꯨꯟꯅ ꯂꯩꯀꯥꯏ ꯑꯗꯨꯒꯤ ꯃꯤ ꯃꯌꯥꯝ ꯑꯗꯨꯕꯨ ꯄꯨꯟꯁꯤꯜꯂꯒ ꯆꯥꯛꯂꯦꯟ ꯑꯃ ꯁꯤꯟꯕꯤ ꯁꯤꯟꯕꯤꯗꯨꯅ ꯑꯩꯈꯣꯏꯁꯨ ꯌꯥꯎꯖꯔꯨꯏ ꯃꯗꯨ ꯌꯥꯝꯅ ꯅꯨꯡꯉꯥꯏ ꯌꯥꯝꯅ ꯍꯔꯥꯎꯋꯤ ꯍꯥꯏꯕꯗꯤ ꯆꯍꯤ ꯑꯃꯒꯤ ꯃꯅꯨꯡꯗ ꯑꯩꯈꯣꯏ ꯄꯨꯟꯅ ꯂꯩꯀꯥꯏꯗ ꯂꯩꯃꯤꯟꯅꯔꯤꯕ ꯃꯤꯌꯥꯝꯁꯤꯡꯕꯨ ꯑꯃꯨꯛꯇꯪ ꯄꯨꯟꯁꯤꯜꯂꯒ ꯆꯥꯛꯂꯦꯟ ꯁꯤꯟꯕꯤꯗꯨꯅ ꯑꯩꯈꯣꯏ ꯃꯌꯥꯝ ꯄꯨꯟꯅ ꯍꯥꯔꯥꯎꯃꯤꯟꯅꯗꯨꯅ ꯑꯋꯥ ꯅꯨꯡꯉꯥꯏ ꯋꯥꯔꯤ ꯁꯥꯟꯅꯗꯨꯅ ꯑꯩꯈꯣꯏꯅ ꯑꯩꯈꯣꯏꯅ ꯆꯥꯛꯂꯦꯟ ꯑꯗꯨꯕꯨ ꯆꯥꯔꯨꯕ ꯑꯗꯨ ꯌꯥꯝꯅ ꯅꯨꯡꯉꯥꯏ ꯑꯗꯨꯅ ꯑꯩꯅ ꯃꯇꯝ ꯆꯨꯞꯄꯗ ꯄꯟꯊꯧꯒꯤ ꯃꯐꯝꯗ ꯍꯥꯏꯖꯅꯤꯡꯕꯗꯤ ꯂꯥꯛꯂꯤꯕ ꯆꯍꯤ ꯈꯨꯗꯤꯡꯃꯛꯇꯁꯨ ꯑꯁꯤꯒꯨꯝꯕ ꯆꯥꯛꯂꯦꯟ ꯑꯁꯤ ꯄꯥꯡꯊꯣꯛꯄꯤꯗꯨꯅ ꯂꯩꯀꯥꯏ ꯑꯁꯤꯒꯤ ꯃꯌꯥꯝꯕꯨ ꯄꯨꯟꯕꯒꯤ ꯇꯥꯟꯖꯥ ꯑꯃꯇꯪ ꯄꯤꯕꯤ ꯃꯁꯤꯃꯇꯪ ꯑꯗꯨꯝꯃꯛ ꯄꯥꯡꯊꯣꯛꯄꯤꯅꯕ ꯍꯥꯏꯅ ꯅꯤꯡꯁꯤꯡꯖꯔꯤ ꯑꯗꯨꯅ ꯄꯨꯟꯅ ꯆꯥꯛꯂꯦꯟ ꯆꯥꯃꯤꯟꯅꯕ ꯑꯁꯤ ꯌꯥꯝꯅ ꯐꯕ ꯃꯈꯜꯒꯤ ꯆꯥꯛꯂꯦꯟ ꯑꯃꯅꯤ ꯆꯥꯃꯤꯟꯅꯕ ꯑꯁꯤ ꯌꯥꯝꯅ ꯐꯕ ꯃꯈꯜꯒꯤ ꯄ꯭ꯔꯣꯒꯥꯝ ꯑꯃꯅꯤ ꯍꯥꯏꯅ ꯍꯥꯏꯖꯅꯤꯡꯏ